ꯍꯜꯂꯣ ꯚꯥꯏ ꯇꯥꯕ꯭ꯔꯣ ꯀꯩꯅꯣ ꯇꯧꯁꯦ ꯁꯤꯡꯖꯨ ꯆꯥꯅꯁꯦ ꯍꯥꯏꯕꯗꯣ ꯉꯁꯤ ꯆꯥꯅꯔꯁꯦ ꯑꯩ ꯃꯇꯝ ꯂꯩꯌꯦ ꯑꯩꯈꯣꯏꯗ ꯑꯋꯥꯊꯕꯤꯁꯨ ꯄꯥꯜꯂꯝꯃꯦ ꯑꯋꯥꯊꯕꯤꯗꯣ ꯍꯦꯛꯑꯒ ꯑꯩ ꯂꯥꯛꯑꯒꯦ ꯅꯣꯏꯒꯤ ꯃꯌꯥꯟ ꯀꯩ ꯀꯩ ꯂꯩꯒꯦ ꯑꯇꯣꯞꯄ ꯀꯣꯝꯄ꯭ꯔꯦꯛꯅꯨꯡꯀꯨꯝꯕꯒ ꯑꯝꯇ ꯂꯩꯇ꯭ꯔꯣ ꯑꯩꯈꯣꯏꯗꯤ ꯑꯥꯗ ꯆꯥꯕ ꯐꯪꯗꯝꯅꯤꯅ ꯁꯤꯗ ꯂꯥꯛꯄꯗ ꯌꯥꯝ ꯆꯥꯅꯤꯡꯉꯦ ꯍꯥꯏꯕ ꯑꯗꯨꯝꯕ ꯃꯌꯥꯟ ꯁꯨꯅ ꯆꯥꯕꯗꯣ ꯅꯣꯏ ꯑꯗꯥꯏꯗ ꯍꯦꯛꯄꯝ ꯂꯩꯕ꯭ꯔꯣ ꯅꯣꯏꯒꯤꯔꯣ ꯅꯠꯇ꯭ꯔꯒ ꯃꯤꯒꯤꯔꯣ ꯍꯥꯏꯁꯦ ꯑꯣ ꯑꯗꯣꯏꯗꯤ ꯆꯩꯔꯛꯑꯣꯏꯀꯣ ꯑꯗꯨꯒ ꯀꯣꯝꯄ꯭ꯔꯦꯛ ꯅꯠꯇꯕ ꯑꯇꯩ ꯀꯩ ꯀꯩ ꯇꯨꯅꯤꯡꯀꯣꯛ ꯀꯨꯝꯕ ꯃꯅꯥ ꯃꯁꯤꯡ ꯃꯅꯝ ꯅꯨꯡꯁꯤꯕꯒꯤ ꯍꯥ ꯃꯤꯃꯤ ꯍꯥꯞꯁꯦ ꯑꯗꯨꯒ ꯊꯣꯏꯗꯤꯡ ꯕꯦꯁꯣꯟꯁꯨ ꯍꯥꯞꯄꯒ ꯇꯧꯁꯦ ꯃꯌꯥꯟ ꯂꯣꯏꯅ ꯁꯨꯅ ꯆꯥꯕꯗꯣ ꯑꯗꯨ ꯁꯤꯡꯖꯨ ꯅꯠꯇꯕ ꯑꯩ ꯑꯇꯩ ꯀꯩ ꯀꯩ ꯂꯩꯔꯛꯎꯒꯦ ꯁꯤꯡꯖꯨꯒ ꯄꯥꯕ ꯌꯥꯕ ꯀꯥꯡꯍꯧ ꯕꯣꯔꯥ ꯄꯥꯐꯣꯔ ꯃꯀꯛ ꯑꯗꯨ ꯅꯪ ꯀꯩꯅꯣꯘꯩ ꯍꯧꯔꯝꯃꯣ ꯏꯃꯥꯟꯅꯕꯤ ꯑꯇꯩꯒꯩ ꯃꯣꯅꯥꯍꯣꯏ ꯀꯩ ꯍꯣꯏ ꯍꯧꯔꯝꯃꯣ ꯑꯗꯨꯒ ꯑꯩ ꯂꯥꯛꯑꯒꯦ ꯑꯩ ꯄꯥꯐꯣꯔ ꯃꯀꯛꯅꯦ ꯑꯩꯅ ꯄꯣꯔꯛꯇꯣꯏꯁꯦ ꯑꯋꯥꯊꯕꯤꯅꯦ ꯑꯗꯨ ꯍꯣꯏ ꯆꯞ ꯆꯥꯔꯦ ꯀꯦꯂꯤꯆꯅꯥ ꯑꯝꯁꯨ ꯍꯥꯞꯆꯜꯂꯁꯦ ꯑꯗꯨꯗꯤ ꯑꯇꯩ ꯑꯇꯩ ꯀꯩ ꯂꯩꯔꯛꯈꯣꯒꯦ ꯑꯩ ꯑꯗꯨꯈꯠꯇꯅ ꯄꯦꯟꯗꯧ ꯃꯥꯟꯗꯦꯕꯣ ꯀꯩꯅꯣ ꯍꯥꯞꯄꯁꯨ ꯍꯥꯎꯕꯅꯦ ꯎꯝ ꯊꯝꯅꯥꯅ ꯀꯣꯠꯄꯗꯨꯁꯨ ꯍꯥꯎꯕꯅꯦ ꯅꯣꯏ ꯑꯗꯥꯏꯗ ꯊꯝꯅꯥ ꯐꯪꯕꯝ ꯂꯩꯕ꯭ꯔꯣ ꯐꯪꯉꯣꯏꯌꯦ ꯑꯗꯨꯗꯤ ꯑꯩ ꯕꯖꯥꯔꯗꯒꯤ ꯌꯦꯡꯉꯛꯑꯒꯦ ꯊꯝꯅꯥꯅꯦ ꯑꯗꯨꯒ ꯂꯦꯇꯤꯁꯇꯤ ꯂꯩꯇꯕ꯭ꯔꯣ ꯎꯝ ꯑꯗꯨꯗꯤ ꯑꯩꯅ ꯂꯩꯔꯛꯀꯗꯣꯏꯁꯦ ꯑꯋꯥꯊꯕꯤ ꯑꯃ ꯌꯨꯝꯗꯩ ꯄꯨꯔꯛꯑꯅꯤ ꯑꯗꯨꯒ ꯄꯥꯐꯣꯔ ꯃꯀꯛꯅꯦ ꯊꯝꯅꯥꯅꯦ ꯂꯦꯇꯤꯁꯀꯥ ꯑꯥ ꯑꯗꯣ ꯅꯪ ꯁꯤꯡꯖꯨꯒ ꯑꯇꯩ ꯑꯇꯩ ꯄꯥꯕ ꯌꯥꯕ ꯁꯥꯏꯗ ꯀꯩꯅꯣ ꯑꯗꯒꯤ ꯆꯔꯥ ꯋꯥꯟꯅꯕ ꯆꯥꯛ ꯈꯔ ꯅꯨꯡꯁꯨ ꯂꯣꯏ ꯊꯝꯃꯝꯃꯣ ꯊꯣꯡꯉꯒ ꯁꯤꯡꯖꯨ ꯆꯥꯕꯗ ꯆꯥꯛ ꯌꯥꯎꯗ꯭ꯔꯗꯤ ꯆꯪꯗꯦꯕ ꯃꯣꯔꯣꯛ ꯈꯔ ꯁꯥꯍꯟꯁꯦꯕ ꯑꯗꯨꯒ ꯕꯣꯔꯥ ꯅꯣꯏꯒꯤ ꯑꯍꯥꯎꯕ ꯕꯣꯔꯥꯗꯣ ꯅꯠꯇ꯭ꯔꯣ ꯅꯥꯀꯟꯒꯤ ꯈꯔ ꯌꯥꯝ ꯂꯩꯔꯝꯃꯣ ꯑꯗꯣ ꯆꯥꯗ ꯀꯨꯏꯔꯦ ꯆꯠꯅꯤꯒꯗꯣ ꯍꯥꯞꯄꯒ ꯑꯅꯤꯗꯨꯁꯨ ꯍꯥꯏꯕ ꯀꯥꯎꯅꯤ ꯐꯣꯟ ꯇꯧꯔꯝꯃꯣ ꯑꯩ ꯂꯥꯀꯑꯗꯕꯅꯦ ꯍꯧꯖꯤꯛ ꯂꯣꯏꯁꯤꯟꯕ ꯍꯧꯔꯕꯅꯦ ꯎꯝ ꯑꯋꯥꯊꯕꯤꯁꯨ ꯍꯦꯛꯄ ꯂꯣꯏꯔꯦ ꯍꯥꯏꯌꯦ ꯑꯩꯈꯣꯏ ꯕꯣꯛꯅ ꯌꯥꯔꯦ ꯌꯥꯔꯦ ꯊꯝꯃꯒꯦ ꯂꯥꯛꯑꯒꯦꯀꯣ ꯊꯝꯃꯦ